ꯕꯖꯥꯔꯗ ꯄꯨꯔꯒ ꯌꯣꯟꯕ ꯌꯥꯎꯋꯤ ꯍꯥꯏꯗꯤ ꯊꯧꯕꯥꯜ ꯕꯖꯥꯔꯗ ꯌꯣꯟꯕ ꯌꯥꯎꯋꯤ ꯋꯥꯡꯖꯤꯡ ꯕꯖꯥꯔꯗ ꯌꯣꯟꯕ ꯌꯥꯎꯋꯤ ꯑꯇꯣꯞꯄ ꯃꯐꯝꯗ ꯌꯣꯟꯕ ꯆꯠꯄꯒꯤꯅ ꯈꯤꯇꯪ ꯂꯥꯞꯅ ꯆꯠꯂꯒ ꯂꯩꯀꯥꯏꯒꯨꯝꯕ ꯃꯤ ꯄꯨꯟꯕ ꯌꯥꯕ ꯃꯐꯝ ꯃꯐꯝꯗ ꯑꯗꯨꯝ ꯊꯥꯔꯒ ꯌꯣꯟꯕꯁꯨ ꯌꯥꯎꯋꯤ ꯅꯠꯇ꯭ꯔꯒ ꯃꯈꯣꯏꯅ ꯑꯩꯉꯣꯟꯗ ꯑꯃꯨꯛ ꯍꯥꯏꯔꯛꯑꯒ ꯗꯔꯀꯥꯔ ꯂꯩꯕ ꯃꯇꯝꯗ ꯑꯩꯅ ꯊꯤꯟꯕ ꯆꯠꯄꯁꯨ ꯌꯥꯎꯋꯤ ꯑꯗꯨꯒ ꯂꯂꯣꯟꯕꯤꯁꯤꯡꯅ ꯌꯨꯝꯗ ꯂꯥꯛꯑꯒ ꯃꯈꯣꯏꯒꯤ ꯑꯄꯥꯝꯕꯗꯨ ꯂꯧꯔꯒ ꯆꯠꯈꯤꯕꯁꯨ ꯌꯥꯎꯋꯤ ꯑꯁꯨꯝꯅ ꯌꯣꯜꯂꯤ